ꯍꯜꯂꯣ ꯑꯥ ꯚꯥꯏ ꯅꯣꯏꯗ ꯍꯧꯖꯤꯛ ꯗꯨꯀꯥꯟ ꯀꯃꯥꯏ ꯀꯃꯥꯏ ꯇꯧꯔꯤꯒꯦ ꯑꯩꯈꯣꯏꯁꯨ ꯄꯣꯠꯇꯤ ꯑꯗꯨꯝ ꯈꯤꯇꯪ ꯍꯟꯗꯛꯇꯤ ꯈꯤꯇꯪ ꯆꯠꯄ ꯋꯥꯠꯂꯦ ꯑꯗꯨ ꯊꯥꯎꯗꯤ ꯈꯔ ꯆꯠꯂꯦ ꯑꯗꯨ ꯅꯣꯏ ꯊꯨꯝ ꯊꯥꯎꯗꯤ ꯃꯃꯜꯗꯤ ꯀꯌꯥ ꯀꯌꯥ ꯂꯩꯕ

ꯑꯩꯈꯣꯏꯗꯤ ꯅꯥꯏꯟ ꯍꯟꯗ꯭ꯔꯦꯗ ꯀꯨꯝꯕ ꯑꯩꯠ ꯍꯟꯗ꯭ꯔꯦꯗ ꯐꯤꯐꯇꯤꯒꯨꯝꯕꯗ ꯑꯗꯨꯝ ꯌꯣꯜꯂꯦ ꯄꯣꯠꯁꯤꯠꯇꯤ ꯈꯤꯇꯪ ꯐꯠꯇꯔꯦ ꯍꯧꯖꯤꯛ ꯀꯥꯟꯁꯤ ꯈꯔ ꯍꯣꯡꯉꯦ ꯑꯗꯨ

ꯃꯊꯪꯗꯗꯤ ꯑꯗꯨꯝ ꯈꯤꯇꯪ ꯄꯣꯠꯁꯤꯠ ꯄꯣꯠꯁꯤꯠꯁꯤ ꯐꯅꯤꯡꯉꯥꯏ ꯑꯗꯨꯝ ꯈꯔ ꯇꯧꯔꯅꯤ ꯚꯥꯥꯏ ꯑꯥ ꯑꯗꯨꯝ ꯑꯩꯈꯣꯏ ꯑꯩꯈꯣꯏ ꯃꯁꯦꯟ ꯑꯗꯨꯝ ꯌꯦꯡꯊꯣꯛ ꯌꯦꯡꯁꯤꯟ ꯇꯧꯔꯒ ꯃꯇꯦꯡ ꯄꯥꯡꯊꯣꯛ ꯄꯥꯡꯁꯤꯟ ꯇꯧꯔꯒ ꯑꯩꯈꯣꯏ ꯈꯔ ꯍꯣꯠꯃꯤꯟꯅꯕ ꯍꯣꯠꯃꯤꯟꯅꯕ ꯍꯥꯏꯕꯗꯨꯅꯤ ꯍꯣꯠꯅꯃꯤꯟꯅꯕ ꯍꯥꯏꯕꯗꯨꯅꯤ ꯑꯗꯨꯗꯤ ꯄꯣꯠꯁꯤꯠꯁꯦ ꯍꯟꯗꯛ ꯃꯔꯛꯁꯤ ꯌꯥꯗꯦ ꯈꯤꯇꯪ ꯃꯃꯜ ꯈꯤꯇꯪ ꯇꯥꯔ ꯌꯣꯟꯗ꯭ꯔꯗꯤ ꯌꯥꯗ꯭ꯔꯦ ꯍꯧꯖꯤꯛ ꯀꯥꯟꯁꯦ ꯅꯈꯣꯏꯒꯤ

ꯑꯣ ꯑꯩꯈꯣꯏꯗꯤ ꯍꯧꯖꯤꯛ ꯀꯥꯟꯗꯤ ꯑꯩꯈꯣꯏ ꯂꯩꯀꯥꯏ ꯃꯤꯁꯤꯡꯁꯤ ꯈꯔ ꯀꯩꯅꯣ ꯇꯧꯕꯒꯤ ꯄꯣꯠꯁꯤꯠꯇꯤ ꯑꯩꯈꯣꯏꯗꯤ ꯈꯤꯇꯪ ꯌꯥꯗ꯭ꯔꯦ ꯑꯗꯨꯗꯤ ꯍꯌꯦꯡ ꯃꯊꯪꯗ ꯐꯖꯅ ꯑꯩꯈꯣꯏ ꯄꯨꯂꯞ ꯆꯪꯉꯒ ꯍꯣꯠꯃꯤꯟꯅꯔꯁꯤꯀꯣ ꯍꯣꯠꯅꯃꯤꯟꯅꯔꯁꯤꯀꯣ ꯍꯣꯏ ꯑꯗꯨꯗꯤ ꯊꯝꯃꯒꯦ